ꯍꯜꯂꯣ ꯑꯥ ꯃꯥꯅꯦ ꯃꯥꯅꯦ ꯌꯣꯜꯂꯤ ꯌꯣꯜꯂꯤ ꯆꯐꯨꯁꯤ ꯑꯩꯈꯣꯏꯒꯤ ꯀ꯭ꯋꯥꯂꯤꯇꯤ ꯑꯗꯨꯝ ꯑꯍꯨꯝ ꯃꯔꯤꯁꯨ ꯈꯥꯏꯗꯣꯛꯑꯦ ꯑꯗꯨꯒ ꯃꯈꯜꯁꯨ ꯌꯥꯝ ꯂꯩꯔꯦ ꯑꯗꯨꯝ ꯀꯦ ꯖꯤ ꯑꯃ ꯑꯅꯤ ꯑꯗꯨꯝ ꯆꯟꯕ ꯑꯗꯒꯤ ꯑꯗꯨꯝ ꯑꯍꯨꯝ ꯃꯔꯤ ꯆꯟꯕ ꯑꯗꯨꯝ ꯁꯨꯃꯥꯏꯅ ꯑꯗꯨꯝ ꯑꯃꯃꯝ ꯈꯦꯠꯅꯔꯒ ꯌꯣꯟꯕꯁꯨ ꯑꯗꯨꯝ ꯃꯌꯥꯝ ꯂꯩꯔꯦ ꯑꯣ ꯃꯃꯜꯁꯦ ꯑꯗꯨꯝ ꯆꯥꯝꯃꯉꯥꯒꯤ ꯃꯊꯛ ꯂꯥꯛꯑꯅꯤ ꯐꯥꯏꯚ ꯍꯟꯗ꯭ꯔꯦꯠ ꯁꯨꯃꯥꯏꯅ ꯑꯗꯨꯝ ꯂꯩꯌꯦ ꯑꯗꯨꯝ ꯁꯤꯗꯩ ꯍꯧꯔꯦ ꯑꯣ ꯌꯥꯏꯌꯦ ꯍꯧꯖꯤꯛꯀꯤ ꯀꯦ ꯖꯤ ꯑꯅꯤꯃꯈꯥꯏꯒꯤꯁꯦ ꯑꯩꯈꯣꯏꯅ ꯆꯥꯅꯤꯄꯥꯟꯗ ꯌꯣꯟꯕꯅꯦꯕ ꯑꯗꯣ ꯀꯩꯒꯨꯝꯕ ꯃꯤꯁꯦ ꯑꯗꯨꯝ ꯌꯥꯝꯅ ꯀꯁꯇꯃꯔ ꯑꯩꯈꯣꯏꯒꯤꯁꯦ ꯌꯥꯝ ꯄꯨꯕꯤꯔꯛꯑꯒꯗꯤ ꯁꯣꯝꯒꯤ ꯑꯗꯨꯝ ꯀꯟꯁꯦꯁꯟ ꯑꯗꯨꯝ ꯑꯩꯈꯣꯏꯒꯤ ꯒꯤꯐ ꯑꯗꯨꯝ ꯐ꯭ꯔꯤꯗ ꯑꯃ ꯑꯗꯨꯝ ꯄꯤꯕ ꯁꯨꯃꯥꯏꯅ ꯁꯨꯝ ꯂꯩꯌꯦ ꯑꯗꯨ ꯑꯗꯨꯝ ꯑꯩꯈꯣꯏꯒꯤ ꯑꯗꯨꯝ ꯑꯥ ꯍꯥꯏꯌꯣ ꯋꯥꯔꯦꯟꯇꯤꯁꯦ ꯑꯗꯨꯝ ꯋꯥꯔꯦꯟꯇꯤ ꯆꯐꯨꯒꯤꯗꯤ ꯑꯗꯨꯝ ꯋꯥꯔꯦꯟꯇꯤꯁꯦ ꯑꯗꯨꯝ ꯂꯩꯇ꯭ꯔꯦ ꯃꯥꯒꯤꯗꯤ ꯍꯥꯏꯕꯗꯤ ꯑꯩꯈꯣꯏꯅꯁꯨ ꯑꯗꯨꯝ ꯃꯃꯜꯁꯦ ꯇꯥꯅ ꯑꯗꯨꯝ ꯌꯣꯟꯕꯅꯤꯅ ꯆꯐꯨꯁꯦ ꯑꯗꯨꯝ ꯃꯌꯥꯝꯅꯁꯨ ꯀꯃꯟ ꯑꯗꯨꯝ ꯌꯥꯝꯅ ꯄꯥꯝꯅ ꯂꯩꯕꯅꯦꯕ ꯑꯩꯈꯣꯏꯅ ꯁꯥꯕ ꯑꯩꯈꯣꯏꯒꯤ ꯀꯝꯄꯅꯤꯒꯤ ꯁꯣꯝꯗꯩ ꯄꯨꯔꯛꯄ ꯑꯩꯈꯣꯏꯒꯤ ꯆꯐꯨꯁꯤꯗꯤ ꯑꯗꯨꯝ ꯃꯌꯥꯝꯅꯁꯨ ꯑꯗꯨꯝ ꯄꯥꯝꯅ ꯂꯧꯕꯅꯤꯅ ꯑꯗꯨꯝ ꯁꯤꯒꯤꯗꯤ ꯀꯝꯄ꯭ꯂꯦꯟꯁꯤ ꯂꯩꯇꯦ ꯍꯥꯏ ꯇꯥꯔꯦ ꯑꯗꯨꯝ ꯐꯕ ꯍꯥꯏ ꯇꯥꯔꯦ

ꯑꯣ ꯌꯥꯏꯌꯦ ꯌꯥꯏꯌꯦ ꯑꯗꯨꯝ ꯂꯧꯅꯁꯦ ꯑꯗꯨꯝ ꯑꯩꯈꯣꯏ ꯗꯨꯀꯥꯟꯗ ꯑꯗꯨꯝꯂꯥꯛꯄꯤꯔꯣ ꯑꯗꯨꯝ ꯆꯐꯨꯁꯨ ꯑꯗꯨꯝ ꯃꯈꯜ ꯃꯈꯜꯒꯤ ꯐꯪꯉꯦ ꯍꯥꯏ ꯇꯥꯔꯦ ꯑꯄꯥꯝꯕ ꯑꯗꯨꯝ ꯂꯧꯕ ꯈꯟꯕ ꯌꯥꯒꯅꯤ ꯑꯗꯨꯝ ꯑꯍꯣꯡꯕ ꯃꯃꯜꯗ ꯑꯗꯨꯝ ꯑꯍꯣꯡꯕ ꯃꯃꯜꯗꯁꯨ ꯂꯩꯔꯦꯕ ꯆꯐꯨꯁꯦ ꯑꯗꯨꯝ ꯀ꯭ꯋꯥꯂꯤꯇꯤ ꯂꯩꯕꯁꯨ ꯑꯗꯨꯝ ꯂꯩꯔꯦ ꯑꯍꯣꯏ ꯍꯣꯏ ꯍꯣꯏ ꯍꯣꯏ ꯃꯥꯅꯤ ꯍꯌꯦꯡꯁꯦ ꯑꯗꯨꯝ ꯑꯌꯨꯛꯀꯤ ꯄꯨꯡ ꯑꯗꯨꯝ ꯃꯥꯄꯟ ꯃꯈꯥꯏ ꯁꯨꯃꯥꯏꯅ ꯑꯗꯨꯝ ꯍꯥꯡꯉꯦ ꯑꯗꯨꯝ ꯍꯌꯦꯡ ꯑꯗꯨꯝ ꯂꯥꯛꯄ ꯌꯥꯔꯅꯤ ꯍꯣꯏ ꯍꯣꯏ ꯌꯥꯔꯦ ꯌꯥꯔꯦ